ꯍꯜꯂꯣ ꯃꯥꯅꯦ ꯂꯩꯅꯤ ꯀꯌꯥꯝ ꯂꯧꯒꯗꯕꯅꯣ ꯄꯤꯁ ꯄꯤꯁ ꯃꯉꯥ ꯇꯔꯨꯛꯀꯨꯝꯕ ꯑꯗꯨ ꯅꯠꯇꯦ ꯏꯁꯇ꯭ꯔꯤꯞ ꯏꯁꯇ꯭ꯔꯤꯞꯇ ꯂꯧꯕꯤꯔꯣ ꯄꯤꯁꯇꯤ ꯃꯉꯥ ꯇꯔꯥ ꯑꯗꯨꯃꯥꯏꯅ ꯃꯁꯤꯡ ꯈꯨꯗꯤꯡꯒꯤ ꯂꯧꯕꯤꯔꯣꯕ ꯇꯦꯟ ꯄꯥꯔꯁꯦꯟ ꯇꯥꯒꯦꯕ